ꯎꯝ ꯍꯜꯂꯣ ꯍꯜꯂꯣ ꯃꯥꯅꯦ ꯃꯥꯅꯦ ꯀꯔꯤ ꯇꯥꯟꯅꯁꯤꯒꯦ

ꯇꯧꯏ ꯇꯧꯏ ꯁꯣꯏꯕꯨꯝ ꯅꯪꯅ ꯑꯄꯥꯝꯕ ꯁꯣꯏꯕꯨꯝ ꯂꯧꯕ ꯌꯥꯒꯅꯤ ꯑꯗꯨꯒ ꯍꯣꯝ ꯗꯦꯂꯤꯚꯔꯤꯁꯨ ꯇꯧꯏ ꯁꯣꯏꯕꯨꯝꯁꯦ ꯑꯩꯈꯣꯏꯅ ꯃꯈꯜ ꯑꯍꯨꯝ ꯊꯣꯛꯅꯅꯦ ꯊꯝꯃꯤꯁꯤꯀꯣ ꯑꯅꯧꯕ ꯍꯥꯏꯕ ꯑꯃꯒ ꯑꯗꯨꯗꯩ ꯈꯤꯇꯪ ꯂꯤꯕ ꯍꯥꯏꯕ ꯑꯃꯒ ꯑꯗꯨꯒ ꯈ꯭ꯋꯥꯏꯗꯒꯤ ꯈ꯭ꯋꯥꯏꯗꯒꯤ ꯂꯤꯕ ꯍꯥꯏꯕ ꯑꯃꯒ ꯑꯍꯨꯝ ꯊꯣꯛꯅ ꯊꯝꯃꯦ ꯑꯗꯣ ꯈ꯭ꯋꯥꯏ ꯑꯇꯥꯡ ꯃꯃꯟ ꯑꯅꯧꯕꯁꯤꯅ ꯈ꯭ꯋꯥꯏ ꯇꯥꯡꯏ ꯑꯗꯨꯒ ꯑꯅꯤꯁꯤꯅ ꯈꯔ ꯈꯔ ꯃꯃꯟ ꯈꯔ ꯇꯥꯔꯦ ꯑꯅꯤꯁꯤꯅ ꯑꯅꯧꯕꯁꯦ ꯄꯦꯛꯇ ꯄꯦꯛ ꯑꯃꯗ ꯆꯅꯤꯌꯥꯡꯈꯩ ꯑꯣꯏꯗꯣꯏꯅꯦ ꯑꯗꯨ ꯄꯦꯛ ꯀꯌꯥ ꯂꯧꯕꯤꯅꯤꯡꯕꯅꯣ

ꯍꯣꯏ ꯍꯣꯏ ꯍꯣꯏ ꯌꯥꯏ ꯌꯥꯏ ꯀꯦꯁ ꯑꯣꯟ ꯗꯤꯂꯤꯚꯔꯤꯁꯨ ꯌꯥꯏ ꯑꯩꯒꯤ ꯀꯁꯇꯃꯔꯗ ꯊꯥꯍꯟꯖꯔꯛꯑꯒꯦ ꯁꯣꯝꯒꯤ ꯄꯦꯛ ꯃꯉꯥꯗꯣ ꯉꯥꯏꯕꯤꯔꯝꯃꯣ ꯎꯝ ꯐꯔꯦ ꯐꯔꯦ